ꯑꯧ ꯀꯅꯥ ꯍꯥꯏꯕꯤꯌꯣ ꯑꯧ ꯃꯥꯅꯤ ꯍꯥꯏꯕꯤꯌꯣ ꯀꯔꯤ

ꯗꯣꯛꯇꯔꯁꯦ ꯑꯌꯨꯛ ꯄꯨꯡ ꯇꯔꯨꯛꯇꯒꯤ ꯃꯄꯥꯜꯐꯥꯎꯕ ꯌꯦꯡꯖꯩꯀꯣ ꯑꯗꯨꯒ ꯑꯗꯨꯒꯤ ꯃꯇꯨꯡꯗ ꯕ꯭ꯔꯦꯛ ꯂꯧꯔ ꯀꯥꯟꯗ ꯄꯨꯡ ꯑꯅꯤꯗꯒꯤ ꯑꯃꯨꯛ ꯄꯨꯡ ꯃꯉꯥ ꯐꯥꯎꯕ ꯌꯦꯡꯉꯦ ꯑꯗꯨꯒꯤ ꯃꯇꯨꯡꯗ ꯑꯃꯨꯛ ꯄꯨꯡ ꯇꯔꯦꯠꯇꯒꯤ ꯅꯨꯃꯤꯗꯥꯡ ꯄꯨꯡ ꯃꯄꯥꯜꯐꯥꯎꯕ ꯑꯃꯨꯛ ꯌꯦꯡꯕꯅꯦ ꯑꯩꯈꯣꯏꯒꯤꯁꯦꯀꯣ ꯑꯗꯣ ꯗꯣꯛꯇꯔ ꯐꯤꯁꯤ ꯂꯨꯄꯥ ꯆꯃꯔꯤ ꯈꯇꯪꯅꯤ ꯑꯦꯄꯣꯏꯟꯃꯦꯟ ꯍꯥꯟꯅ ꯂꯧꯕꯤꯒꯗꯧꯕꯅꯦ ꯗꯣꯛꯇꯔ ꯍꯌꯦꯡ ꯌꯦꯡꯒꯦ ꯍꯥꯏꯇꯥꯔꯒꯗꯤ ꯉꯁꯤꯒꯨꯝꯕ ꯂꯥꯛꯑꯒ ꯃꯤꯡ ꯄꯥꯟꯕꯤꯕ ꯁꯨꯃꯥꯏꯅ ꯑꯦꯄꯣꯏꯟꯃꯦꯟ ꯂꯧꯕꯤꯕ ꯇꯥꯔꯦ ꯅꯣꯡꯃꯗ ꯃꯤ ꯇꯔꯥꯃꯉꯥ ꯇꯔꯥꯃꯉꯥ ꯑꯌꯨꯛ ꯑꯃꯗ ꯃꯤ ꯇꯔꯥꯃꯉꯥ ꯅꯨꯡꯊꯤꯟ ꯁꯤꯐ ꯑꯃꯗ ꯃꯤ ꯇꯔꯥꯃꯉꯥꯗꯒꯤ ꯍꯦꯟꯅ ꯌꯦꯡꯗꯦ ꯁꯤꯐ ꯃꯔꯤ ꯁꯤꯐ ꯑꯍꯨꯝ ꯈꯛꯇꯪꯅꯤ ꯑꯩꯈꯣꯏ ꯁꯤꯗ ꯂꯩꯖꯔꯤꯁꯦꯀꯣ ꯑꯗꯣ ꯁꯣꯝꯒꯤ ꯍꯧꯖꯤꯛ ꯍꯧꯖꯤꯛ ꯄꯨꯛ ꯅꯥꯔꯦ ꯍꯥꯏꯁꯦ ꯌꯦꯠꯂꯣꯝꯗꯔ ꯑꯣꯏꯗꯔ ꯃꯊꯛꯇ ꯑꯣꯏꯗꯣꯏꯔ ꯃꯈꯥꯋꯥꯏꯗ ꯅꯠꯇ꯭ꯔꯒ ꯍꯣꯜ ꯃꯁꯥꯄꯨꯝꯕ ꯄꯨꯛꯁꯤ ꯑꯣꯏꯗꯣꯏꯔ ꯑ ꯅꯨꯡꯁꯦ ꯂꯧꯊꯣꯛꯇ꯭ꯔꯤꯕꯀꯣ ꯑꯥ ꯍꯥꯟꯅ ꯍꯤꯗꯥꯛ ꯀꯔꯤ ꯀꯔꯤ ꯆꯥꯕꯤꯕꯗꯤ ꯂꯩꯕꯤꯕ꯭ꯔꯥ ꯑꯣꯀꯦ ꯑꯗꯣ ꯍꯧꯖꯤꯛꯁꯦ ꯌꯥꯝ ꯀꯟꯅ ꯅꯥꯕꯒꯤ ꯑꯩꯈꯣꯏꯒꯤ ꯅꯨꯡ ꯂꯩꯕꯒꯤ ꯅꯥꯕꯒꯤꯗꯨ ꯌꯥꯝ ꯀꯟꯅ ꯇꯧꯕꯤꯔꯤꯔ ꯅꯠꯇ꯭ꯔꯒ ꯆꯨꯝꯅ ꯑꯣ ꯅꯣꯡ ꯇꯥꯔꯛꯑꯝꯗꯥꯏꯒꯤ ꯑꯣꯏꯔꯝꯕꯁꯨ ꯌꯥꯏꯀꯣ ꯑꯗꯣ ꯀꯔꯤꯒꯨꯝꯕ ꯌꯥꯝ ꯀꯟꯅ ꯅꯥꯔꯦ ꯈꯥꯡꯕ ꯉꯝꯗ꯭ꯔꯦ ꯍꯥꯏꯕꯇꯥꯔꯒꯗꯤ ꯍꯤꯗꯥꯛꯇꯤ ꯀꯔꯤ ꯀꯔꯤ ꯆꯥꯕꯤꯈ꯭ꯔꯦ ꯑꯗꯨꯗꯤ ꯁꯨꯃꯥꯏꯟ ꯇꯧꯕꯤꯔꯣ ꯃꯅꯥꯛ ꯅꯛꯄꯗ ꯍꯤꯗꯥꯛ ꯀꯥꯞꯄ ꯍꯩꯕ ꯂꯩꯔꯗꯤ ꯅꯠꯇ꯭ꯔꯒ ꯐꯥꯔꯃꯥꯁꯤ ꯑꯇꯣꯞꯄ ꯅꯠꯇ꯭ꯔꯒ ꯍꯣꯁꯄꯤꯇꯥꯜꯒꯨꯝꯕ ꯄꯤꯍꯩꯆꯁꯤꯒꯨꯝꯕ ꯀ꯭ꯂꯤꯅꯤꯛꯀꯨꯝꯕ ꯂꯩꯕ ꯇꯥꯔꯒꯗꯤ ꯃꯅꯥꯛ ꯅꯛꯄꯗ ꯅꯠꯇ꯭ꯔꯒ ꯅꯔꯁꯀꯨꯝꯕ ꯂꯩꯔꯒꯗꯤ ꯀꯧꯕꯤꯔꯣ ꯑꯗꯨꯒ ꯑꯩꯈꯣꯏꯒꯤ ꯏꯟꯖꯦꯛꯁꯟ ꯑꯃ ꯑꯩ ꯍꯥꯏꯖꯔꯛꯀꯦ ꯑꯗꯨꯒꯤꯗꯣ ꯏꯕꯤꯌꯨꯀꯣ ꯑꯗꯨꯒ ꯏꯟꯖꯦꯛꯁꯟꯗꯣ ꯍꯧꯖꯤꯛ ꯀꯥꯞꯁꯟꯕꯤꯔꯣ ꯉꯁꯤꯒꯤꯗꯤ ꯔꯤꯂꯤꯐ ꯐꯪꯉꯅꯤ ꯑꯗꯨꯒ ꯍꯌꯦꯡ ꯗꯣꯛꯇꯔꯗ ꯂꯥꯛꯄꯤꯔꯣ ꯁꯤꯗ ꯑꯗꯨꯒ ꯗꯣꯛꯇꯔꯒ ꯇꯥꯟꯅꯕꯤꯔꯣ ꯑꯥ ꯏꯟꯖꯦꯛꯁꯟꯁꯦ ꯗꯥꯏꯀ꯭ꯂꯣꯅꯤꯛ ꯐꯪꯉꯦ ꯗꯥꯏꯀ꯭ꯂꯣꯅꯤꯛ ꯀꯥꯞꯄꯤꯔꯣ ꯀꯔꯤꯒꯨꯝꯕ ꯗꯥꯏꯀ꯭ꯂꯣꯅꯤꯛ ꯐꯪꯗ꯭ꯔꯦ ꯇ꯭ꯔꯃꯥꯖꯦ ꯀꯥꯞꯄꯤꯔꯣ ꯀꯣ ꯑꯣ ꯑꯗꯨꯝꯃ ꯀꯥꯞꯄꯤꯔꯣ ꯑꯗꯨꯒ ꯑꯗꯨꯝ ꯃꯤꯅꯠ ꯇꯔꯥ ꯇꯔꯥꯃꯉꯥꯃꯨꯛꯇꯤ ꯆꯪꯒꯅꯤ ꯑꯗꯨꯒꯤ ꯃꯇꯨꯡꯗ ꯐꯔꯛꯑꯅꯤ ꯑꯗꯨꯝ ꯑꯗꯨꯗꯒꯤ ꯈꯔ ꯅꯨꯡꯉꯥꯏꯔꯅꯤ ꯑꯗꯨꯒ ꯍꯌꯦꯡ ꯑꯗꯨꯝ ꯂꯥꯛꯄꯤꯔꯣ ꯍꯣꯏ ꯍꯣꯏ ꯊꯝꯃꯦ ꯊꯝꯃꯦ